ꯑꯩ ꯍꯌꯦꯡ ꯑꯦꯌꯥꯔꯄꯣꯔꯠ ꯆꯠꯄꯒꯤ ꯀꯦꯐ ꯑꯃ ꯑꯣꯗꯔ ꯇꯧꯕꯗꯨ ꯑꯩ ꯑꯇꯣꯞꯄ ꯑꯣꯗꯔ ꯇꯧꯗꯨꯅ ꯆꯠꯂꯦ ꯑꯗꯨ ꯑꯣꯂꯥꯒꯤ ꯋꯥꯂꯦꯠꯇꯨꯗ ꯍꯜꯂꯒ ꯑꯩꯒꯤ ꯄꯤꯔꯤꯕ ꯀꯦꯐꯀꯤ ꯃꯃꯜ ꯑꯗꯨ ꯍꯟꯗꯣꯛꯄꯤꯔꯛꯑꯣ